ꯍꯂꯣ ꯁꯤꯁꯦ ꯀꯥꯡꯄꯣꯛꯄꯤ ꯋꯥꯠ ꯅꯝꯕꯔ ꯇꯦꯟꯗ ꯂꯩꯕ ꯖꯦꯂꯁꯀꯤ ꯁꯦꯂꯨꯟꯗꯨ ꯑꯣꯏꯗꯣꯏ ꯅꯠꯇ꯭ꯔꯣ ꯑꯗꯣ ꯁꯣꯝꯒꯤ ꯀꯩꯅꯣ ꯁꯦꯂꯨꯟꯗꯨ ꯃꯤ ꯀꯌꯥꯝ ꯂꯩꯕꯤꯒꯦ ꯅꯤꯄꯥꯟ ꯑꯣꯏꯔꯗꯤ ꯍꯧꯖꯤꯛ ꯄꯨꯡ ꯇꯔꯥꯃꯥꯊꯣꯏ ꯇꯥꯔꯦ ꯑꯗꯨꯗꯤ ꯄꯨꯡ ꯑꯅꯤ ꯑꯗꯥꯏ ꯂꯥꯛ ꯌꯥꯅꯤꯅ ꯑꯣ ꯑꯗꯨꯗꯤ ꯁꯝꯁꯦ ꯀꯃꯥꯏꯅ ꯀꯃꯥꯏꯅ ꯀꯛꯄꯤꯒꯦ ꯑꯣ ꯑꯗꯨꯗꯤ ꯄ꯭ꯔꯥꯏꯁꯀꯨꯝꯕꯗꯤ ꯂꯨꯄꯥ ꯀꯌꯥ ꯂꯧꯕꯤꯒꯦ ꯑꯣ ꯑꯗꯨꯗꯤ ꯁꯣꯝꯒꯤ ꯁꯦꯂꯨꯟꯁꯤꯁꯨ ꯑꯗꯨꯝ ꯐꯩ ꯍꯥꯏꯅꯩꯌꯦꯕ ꯃꯤꯅ ꯍꯥꯏꯗꯤ ꯁꯝ ꯀꯛꯄ ꯁꯣꯏꯒ꯭ꯔꯁꯨ ꯄꯩꯁꯥꯒꯨꯝꯕ ꯑꯗꯨꯝ ꯍꯟꯇꯣꯛꯑꯦ ꯍꯥꯏꯌꯦꯕ ꯑꯥ ꯑꯥ ꯑꯗꯨꯕꯨꯗꯤ ꯆꯨꯝꯕ ꯑꯗꯣ ꯁꯝ ꯀꯛꯄꯁꯦ ꯍꯣꯔꯦꯟ ꯄꯨꯡ ꯑꯅꯤ ꯑꯗꯥꯏ ꯂꯥꯛꯑꯅꯤ ꯕ꯭ꯔꯣꯁꯦ ꯀꯥꯏꯗꯩꯅꯦꯕ ꯕ꯭ꯔꯣꯅ ꯍꯥꯏꯕꯤꯕꯗꯣ ꯑꯣ ꯆꯨꯝꯃꯤꯅꯦ ꯑꯗꯨꯗꯤ ꯍꯣꯔꯦꯟ ꯑꯩꯅ ꯀꯛꯇꯣꯏꯕ ꯁꯝꯀꯛꯁꯤ ꯀꯃꯥꯏꯅ ꯀꯛꯅꯤ ꯍꯥꯏꯕꯀꯥꯟꯗ ꯕ꯭ꯔꯣ ꯑꯩꯒꯤ ꯁꯝꯁꯦ ꯈꯤꯇꯪ ꯀꯔꯤ ꯍꯥꯏꯅꯤ ꯆꯤꯔꯥꯏꯁꯦ ꯈꯤꯇꯪ ꯇꯥꯡꯉꯦꯕꯀꯣ ꯑꯗꯨ ꯕ꯭ꯔꯣꯅ ꯁꯦꯝꯃꯒ ꯑꯗꯨꯝ ꯀꯛꯄ ꯌꯥꯅꯤꯅ ꯑꯩꯅ ꯈꯟꯕꯗ ꯈꯨꯗꯣꯝꯃꯨꯛꯀꯤ ꯈꯨꯗꯣꯝꯕꯤꯃꯨꯛꯀꯤ ꯆꯥꯡꯗꯣ ꯑꯥ ꯍꯣꯏ ꯍꯣꯏ ꯑꯣ ꯑꯥ ꯑꯗꯨꯗꯤ ꯌꯥꯝ ꯅꯨꯡꯉꯥꯏꯖꯔꯅꯤ ꯑꯗꯨꯗꯤ ꯑꯩꯁꯦ ꯐ꯭ꯔꯦꯟꯁ ꯀꯣꯛꯁꯨ ꯑꯃꯨꯛ ꯇꯧꯅꯤꯡꯕ ꯕ꯭ꯔꯗꯔ ꯈꯪꯕꯤꯕ ꯅꯠꯇ꯭ꯔꯣ ꯕ꯭ꯔꯣ ꯑꯣ ꯕ꯭ꯔꯗꯔ ꯑꯩꯁꯦ ꯍꯣꯔꯦꯟ ꯀꯩꯅꯣ ꯏꯅꯥꯎꯄꯥ ꯑꯃꯁꯨ ꯄꯨꯖꯔꯛꯀꯦꯕꯀꯣ ꯑꯗꯨꯒ ꯑꯉꯥꯡꯒꯨꯝꯕ ꯀꯛꯄꯒꯤꯗꯤ ꯂꯨꯄꯥ ꯀꯌꯥꯃꯨꯛꯀ ꯂꯧꯒꯦ ꯑꯥ ꯑꯣ ꯑꯣ ꯌꯥꯝ ꯌꯥꯝꯕ ꯅꯠꯇꯦꯅꯦꯀꯣ ꯑꯗꯨꯗꯤ ꯍꯥꯏꯗꯤ ꯃꯤꯒꯤ ꯁꯦꯂꯨꯟꯁꯦ ꯀꯩꯅꯣ ꯇꯧꯒ꯭ꯔꯗꯤ ꯐꯒ꯭ꯔꯗꯤꯀꯣ ꯄꯩꯁꯥꯁꯦ ꯌꯥꯝ ꯂꯧꯅꯕ ꯂꯩꯌꯦꯕ ꯑꯣ ꯑꯥ ꯕ꯭ꯔꯗꯔꯒꯤ ꯁꯦꯂꯨꯟꯁꯦ ꯃꯤ ꯌꯥꯝꯅꯁꯨ ꯆꯤꯟꯕ ꯃꯥꯜꯂꯦ ꯑꯗꯨꯒ ꯑꯣ ꯕ꯭ꯔꯗꯔꯁꯦ ꯀꯛꯄꯤꯅꯕ ꯃꯤꯅ ꯀꯛꯅꯕ ꯊꯝꯕꯔꯥ ꯅꯠꯇ꯭ꯔꯒ ꯕ꯭ꯔꯗꯔꯅ ꯁꯨꯝ ꯀꯛꯏꯔꯣ ꯍꯥ ꯑꯣ ꯕ꯭ꯔꯗꯔꯒꯤ ꯌꯨꯝ ꯑꯁꯦꯡꯕꯁꯤꯗꯤ ꯀꯥꯡꯄꯣꯛꯄꯤꯗ ꯑꯗꯨꯝ ꯑꯣꯏꯗꯣꯏꯔꯣ ꯑꯣ ꯕ꯭ꯔꯗꯔ ꯑꯗꯨꯗꯤ ꯄꯨꯡ ꯀꯌꯥ ꯑꯗꯥꯏꯗꯗꯤ ꯆꯪꯕꯤ

ꯑꯥ

ꯑꯥ ꯕ꯭ꯔꯗꯔ ꯑꯗꯨꯗꯤ ꯑꯩ ꯍꯣꯔꯦꯟ ꯂꯥꯛꯆꯔꯒ ꯍꯥꯏꯖꯔꯒꯦ ꯁꯝꯀꯛꯇꯣ ꯍꯣꯏ ꯊꯝꯖꯔꯒꯦ ꯕ꯭ꯔꯗꯔ ꯑꯗꯨꯗꯤ